ꯑꯩꯗꯤ ꯃꯁꯥꯅ ꯆꯥꯛ ꯏꯟꯖꯥꯡ ꯊꯣꯡꯕꯕꯨꯗꯤ ꯌꯥꯝ ꯄꯥꯝꯃꯦꯕ ꯑꯗꯨꯑꯣꯏ ꯇꯥꯔꯒꯁꯨ ꯏꯟꯖꯥꯡꯁꯦ ꯊꯣꯡꯕꯗ ꯈꯔ ꯍꯩꯒꯟꯗꯦꯕꯀꯣ ꯑꯗꯨꯅ ꯑꯩꯗꯤ ꯑꯗꯨꯝ ꯕꯤꯗꯤꯑꯣꯒꯨꯝꯕ ꯌꯨꯇꯨꯕ ꯕꯤꯗꯤꯑꯣꯒꯨꯝꯕ ꯑꯗꯨꯝ ꯌꯦꯡꯉꯦ ꯏꯟꯖꯥꯡ ꯊꯣꯡꯅꯕ ꯑꯗꯒꯤ ꯇꯤꯕꯤ ꯁꯣ ꯍꯥꯏꯔꯒꯅ ꯗꯨꯔꯗꯁꯟ ꯀꯦꯟꯗ꯭ꯔ ꯏꯝꯐꯥꯜꯒꯤ ꯖꯁ ꯑꯦ ꯇꯦꯁꯇꯣ ꯑꯗꯨꯝ ꯌꯦꯡꯉꯦꯕ ꯑꯗꯨ ꯌꯦꯡꯉ ꯀꯥꯟꯗ ꯑꯩꯅ ꯁꯨꯝ ꯊꯣꯡꯅꯤꯡꯕ ꯏꯟꯖꯥꯡꯒ ꯌꯥꯎꯔꯛꯇꯥꯔꯗꯤ ꯑꯗꯨꯝ ꯌꯦꯡꯍꯧꯔꯒ ꯑꯩꯁꯦ ꯑꯗꯒꯤ ꯊꯣꯡꯉꯝꯗꯥꯏꯗꯒꯨꯝꯕ ꯊꯥꯔꯒ ꯑꯗꯨꯝ ꯊꯣꯡꯉꯦ ꯑꯗꯨꯗꯒꯤꯗꯤ ꯃꯅꯤꯄꯨꯔꯒꯤ ꯏꯟꯖꯥꯡ ꯉꯥ ꯑꯇꯣꯏꯕꯒꯨꯝꯕ ꯉꯥ ꯑꯇꯥꯎꯕ ꯊꯣꯡꯕꯒꯨꯝꯕ ꯊꯣꯡꯕꯒꯤꯅ ꯔꯥꯖꯨ ꯅꯣꯡꯒꯤ ꯌꯥꯋꯥ ꯃꯄꯥꯎꯗꯣ ꯑꯗꯨ ꯌꯥꯝ ꯌꯦꯡꯉꯦ ꯑꯗꯨꯒ ꯑꯩ ꯑꯗꯨꯝ ꯊꯣꯡꯉꯦ ꯃꯥꯏ ꯉꯥꯀꯤꯖꯧ ꯁꯣꯛꯀꯗꯣ ꯑꯗꯨꯝ ꯇꯧꯋꯦꯕ ꯑꯩ

ꯇꯣꯝ ꯇꯤꯚꯤꯗ ꯑꯩꯒ꯭ꯌꯥ ꯑꯃꯅ ꯆꯒꯦꯝꯄꯣꯝꯕꯩ ꯊꯥꯒꯠꯂꯛꯈꯤꯕꯅꯦ ꯑꯗꯨꯗꯣ ꯑꯗꯨ ꯆꯒꯦꯝ ꯄꯣꯝꯕꯗꯨꯁꯨ ꯄꯣꯝꯃꯦꯕ ꯑꯁ ꯊꯥꯎ ꯌꯥꯝꯃꯟꯗꯅ ꯂꯦꯛ ꯂꯦꯛ ꯂꯥꯎꯌꯦ ꯑꯩꯗꯤ ꯑꯩꯒ꯭ꯌꯥꯗꯨꯅ ꯁꯣꯛ ꯇꯧꯋꯦꯅ ꯑꯩꯗꯤ ꯊꯥꯎꯁꯦ ꯑꯗꯨꯝ ꯃꯌꯥꯝ ꯃꯌꯥꯝ ꯍꯩꯖꯜꯂ ꯁꯣꯛ ꯇꯧꯕꯗꯨꯅ ꯏꯟꯖꯥꯡ ꯊꯣꯡꯕ ꯍꯩꯇꯕꯅꯤꯅ ꯑꯩꯅ ꯊꯣꯡꯅꯤꯡ ꯊꯣꯡꯅꯤꯡꯕ ꯏꯟꯖꯥꯡꯗꯣ ꯑꯗꯨꯝ ꯑꯗꯨꯗꯣ ꯑꯗꯨꯝ ꯒꯨꯒꯜꯗ ꯌꯨꯇꯨꯕꯇ ꯏꯔꯒ ꯑꯦꯛꯖꯥꯝꯄꯜ ꯑꯩꯅ ꯁꯟ ꯊꯣꯡꯅꯤꯡꯉꯦ ꯈꯜꯂꯁꯤ ꯁꯟ ꯊꯣꯡꯕ ꯔꯤꯁꯤꯄꯤ ꯊꯥꯔ ꯑꯗꯨꯝ ꯊꯤꯔꯒ ꯔꯤꯂꯦꯕꯦꯟ ꯑꯣꯏꯕ ꯊꯣꯛꯂꯛꯄ ꯕꯤꯗꯤꯑꯣꯉꯩꯗꯣ ꯑꯗꯨ ꯌꯦꯡꯉ ꯈꯔ ꯍꯦꯟꯅ ꯂꯥꯏꯒꯗꯕꯗꯣ ꯑꯗꯨꯝ ꯌꯦꯡꯉ ꯊꯣꯡꯉꯦꯕ ꯍꯥꯏꯗꯤ ꯁꯤ ꯆꯦꯅꯦꯜꯁꯤꯗ ꯊꯣꯡꯕꯁꯤ ꯁꯤ ꯏꯁꯇꯥꯏꯜꯁꯤ ꯅꯠꯇꯗꯤ ꯊꯣꯡꯗ ꯌꯥꯗꯦ ꯍꯥꯏꯕꯗꯨ ꯀꯩꯁꯨ ꯂꯩꯇꯦꯕ ꯍꯥꯏꯕꯗꯤ ꯃꯣꯏ ꯊꯣꯛꯂꯛꯄꯗꯨꯗ ꯑꯩꯅ ꯍꯥꯎꯔꯝꯗꯣꯏ ꯃꯥꯜꯂꯤ ꯑꯗꯒꯤ ꯑꯩꯅ ꯍꯩꯗꯧ ꯃꯥꯜꯂꯤ ꯈꯟꯖꯕ ꯔꯤꯁꯤꯄꯤꯗꯣ ꯑꯗꯨ ꯑꯗꯨꯝ ꯌꯦꯡꯉ ꯊꯣꯡꯉꯦ ꯑꯗꯨꯅ ꯏꯟꯖꯥꯡ ꯊꯣꯡꯕꯩꯗꯤ ꯑꯗꯨꯝ ꯑꯆꯝꯕ ꯏꯟꯖꯥꯡ ꯅꯠꯇꯅ ꯑꯇꯣꯞꯄ ꯈꯔ ꯈꯔ ꯆꯝꯗꯕ ꯏꯟꯖꯥꯡꯉꯩꯒꯤꯗꯤ ꯑꯩ ꯑꯗꯨꯝ ꯌꯨꯇꯨꯕꯇ ꯔꯦꯁꯤꯄꯤ ꯌꯦꯡꯉꯦ